ꯏꯁꯩ ꯁꯛꯀꯠꯂꯛꯄ ꯅꯠꯇꯔꯒ ꯍꯥꯟꯅ ꯁꯛꯄꯤꯔꯝꯕ ꯄꯨꯝꯅꯃꯛ ꯏꯃꯥꯟꯅꯕꯤ ꯏꯃꯥꯟꯅꯕ ꯁꯤꯡꯗ ꯑꯩꯅ ꯍꯥꯏꯖꯅꯤꯡꯕꯗꯤ ꯈꯣꯟꯖꯦꯜ ꯈꯣꯟꯖꯦꯜ ꯐꯥꯕ ꯈꯛꯇꯅ ꯌꯥꯔꯣꯏ ꯍꯥꯏꯗꯤ ꯂꯩꯔꯤꯕ ꯑꯣꯖꯥ ꯒꯨꯔꯨꯗ ꯇꯥꯟꯅꯕꯤꯕ ꯑꯗꯨꯗꯨꯒ ꯃꯥꯒꯤ ꯏꯁꯩ ꯁꯨꯔ ꯆꯨꯝꯅ ꯁꯛꯄ ꯁꯥ ꯔꯦ ꯒꯥ ꯃꯥ ꯄꯥ ꯐꯖꯅ ꯀꯩꯅꯣ ꯇꯧꯕ ꯍꯤꯟꯗꯨꯁꯇꯥꯅꯤ ꯀ꯭ꯂꯥꯁꯤꯀꯦꯜ ꯐꯖꯅ ꯇꯝꯕꯤꯕ ꯑꯗꯨꯒ ꯑꯈꯪ ꯑꯍꯩ ꯁꯤꯡꯒ ꯇꯥꯅꯔꯒ ꯀꯩꯅꯣ ꯇꯧꯔꯒ ꯍꯩꯔꯤꯉꯩ ꯃꯊꯛꯇꯨꯗ ꯑꯃꯨꯛꯀ ꯍꯦꯟꯅ ꯍꯩꯅꯕ ꯄꯨꯟꯁꯤꯗ ꯍꯥꯏꯗꯤ ꯐꯖꯅ ꯁꯛꯄ ꯉꯝꯅꯕ ꯃꯤꯌꯥꯝꯅ ꯁꯛꯈꯪꯅꯅꯕ ꯃꯥꯏ ꯄꯥꯛꯅꯕ ꯒꯤꯗꯃꯛꯇ ꯑꯈꯪ ꯑꯍꯩꯁꯤꯡꯒ ꯇꯥꯟꯅꯗꯨꯅ ꯀꯩꯅꯣ ꯇꯧ ꯍꯥꯏꯕꯁꯦ ꯑꯩ ꯍꯥꯏꯖꯅꯤꯉꯤ